ꯑꯗꯨꯅ ꯁꯣꯝꯒꯤ ꯗꯤꯂꯤꯗ ꯆꯠꯂꯁꯨ ꯑꯩꯈꯣꯏꯁꯦ ꯁꯥꯕꯁꯤꯅ ꯂꯩꯕ ꯌꯥꯗꯅ ꯋꯥꯅ ꯍꯤꯡꯕ ꯃꯤ ꯃꯤ ꯂꯩꯖꯔꯕꯅꯤ ꯑꯗꯨꯕꯨ ꯍꯧꯖꯤꯛ ꯍꯧꯖꯤꯛꯁꯦ ꯑꯩꯈꯣꯏ ꯁꯦꯅꯥꯄꯇꯤꯔꯣꯝꯗ ꯎꯈ꯭ꯔꯨꯜ ꯇꯃꯦꯡꯂꯣꯡꯔꯣꯝꯗ ꯍꯥꯏꯔꯤꯁꯤ ꯈꯜꯂꯤ ꯋꯥꯔꯤꯕꯨ ꯑꯗꯨꯝ ꯋꯥꯔꯤ ꯇꯥꯟꯅꯁꯤ ꯑꯗꯨꯃꯥꯏꯅ ꯇꯧꯔꯛꯄꯗ ꯑꯁꯤꯗꯗꯤ ꯏꯪꯁꯨ ꯏꯪꯗꯕ ꯁꯥꯁꯨ ꯁꯥꯗꯕ ꯌꯥꯝ ꯅꯨꯡꯉꯥꯏꯅ ꯏꯪ ꯇꯞꯅ ꯑꯗꯨꯝ ꯂꯩꯔꯕ ꯖꯒꯥꯁꯨ ꯂꯩꯕꯅꯦ ꯑꯗꯨꯅ ꯑꯩꯈꯣꯏ ꯏꯟꯗꯤꯌꯥꯒꯤ ꯀ꯭ꯂꯥꯏꯃꯦꯠ ꯍꯥꯏꯕꯁꯦ ꯇꯣꯉꯥꯟ ꯇꯣꯉꯥꯟꯕ ꯃꯐꯝꯒꯤ ꯑꯣꯏꯅ ꯑꯗꯨꯝ ꯄꯨꯔꯒ ꯂꯩꯕꯅꯦ ꯑꯗꯨꯅ ꯍꯧꯖꯤꯛ ꯑꯩꯈꯣꯏꯅ ꯂꯩꯔꯤꯕ ꯐꯤꯚꯝ ꯑꯩꯈꯣꯏꯅ ꯂꯩꯔꯤꯕ ꯐꯤꯚꯝꯁꯦ ꯑꯗꯨꯝ ꯃꯇꯤꯛ ꯁꯣꯝꯗꯗꯤ ꯅꯨꯡꯉꯥꯏ ꯍꯥꯏꯅ ꯍꯥꯏꯗꯤ ꯍꯥꯏꯅꯤꯡꯉꯦ ꯑꯗꯨ ꯑꯋꯥꯕ ꯖꯒꯥꯗꯁꯨ ꯂꯩꯔꯝꯃꯤ ꯑꯗꯨꯅ ꯑꯩꯈꯣꯏ ꯏꯟꯗꯤꯌꯥ ꯀ꯭ꯂꯥꯏꯃꯦꯠꯁꯦ ꯑꯃꯔꯣꯝꯗ ꯃꯣꯗꯔꯦꯠ ꯍꯥꯏꯁꯨ ꯍꯥꯏꯕ ꯌꯥꯏ ꯏꯪꯁꯨ ꯏꯪꯗꯕ ꯁꯥꯁꯨ ꯁꯥꯗꯕ ꯖꯒꯥ ꯖꯒꯥꯒꯤ ꯃꯈꯥ ꯄꯣꯜꯂꯦ ꯍꯥꯏꯅ ꯑꯩꯒꯤ ꯑꯦꯠꯚꯥꯏꯖ ꯑꯗꯨ ꯑꯩ ꯍꯥꯏꯔꯒ ꯑꯩ ꯄꯤꯖꯅꯤꯡꯉꯦ ꯊꯦꯡꯛ ꯌꯨ